ꯑꯩꯈꯣꯏꯒꯤ ꯊꯧꯕꯥꯜ ꯑꯁꯤꯗ ꯂꯩꯕ ꯃꯍꯩ ꯇꯝꯐꯝ ꯁꯪ ꯈꯔ ꯍꯥꯏꯔꯒꯗꯤ ꯚꯤꯖꯟ ꯀ꯭ꯔꯤꯌꯦꯇꯤꯚ ꯁꯥꯏꯟꯁ ꯑꯣꯐ ꯁ꯭ꯀꯨꯜ ꯑꯗꯒꯤ ꯀꯦ ꯑꯦꯝ ꯕ꯭ꯂꯨꯃꯤꯡ ꯍꯥꯏꯌꯔ ꯁꯦꯀꯦꯟꯗꯔꯤ ꯁ꯭ꯀꯨꯜ ꯑꯗꯨꯅ ꯁ꯭ꯀꯨꯜ ꯃꯈꯜ ꯀꯌꯥ ꯑꯃ ꯅꯤꯌꯨ ꯏꯔꯥ ꯁ꯭ꯀꯨꯜ ꯃꯈꯜ ꯑꯗꯨꯒꯨꯝꯕ ꯁ꯭ꯀꯨꯜ ꯃꯈꯜ ꯀꯌꯥ ꯑꯃ ꯂꯩꯈ꯭ꯔꯦ ꯑꯗꯨꯒ ꯑꯩꯈꯣꯏꯅ ꯁ꯭ꯀꯨꯜꯁꯤꯡꯁꯤꯗꯒꯤ ꯀꯥꯟꯅꯕ ꯍꯥꯏꯔꯒꯗꯤ ꯀꯩꯁꯨ ꯂꯝ ꯂꯥꯞꯅ ꯆꯠꯇꯕꯤꯗ ꯑꯩꯈꯣꯏꯅ ꯊꯥꯅꯤꯡꯕ ꯑꯦꯛꯖꯥꯝꯒꯨꯝꯕ ꯑꯗꯨꯗꯒꯤ ꯁ꯭ꯀꯨꯜꯁꯤꯒꯤ ꯃꯇꯦꯡꯅ ꯑꯩꯈꯣꯏꯅ ꯍꯥꯏꯗꯤ ꯂꯥꯛꯀꯗꯕ ꯁꯥꯔꯇꯤꯐꯤꯀꯦꯠ ꯑꯅꯧ ꯑꯅꯧꯕ ꯑꯦꯟꯇ꯭ꯔꯥꯟꯁꯀꯤ ꯁꯥꯔꯇꯤꯐꯤꯀꯦꯠ ꯀꯌꯥ ꯑꯃ ꯂꯥꯛꯑꯦꯅ ꯈꯜꯂꯣ ꯁ꯭ꯀꯨꯜꯁꯤꯡꯗꯨꯗꯒꯤ ꯑꯗꯨꯝ ꯁ꯭ꯀꯨꯜꯒꯤ ꯑꯣꯖꯥꯁꯤꯡꯅ ꯄꯨꯕꯤꯔꯛꯑꯦꯕ ꯁ꯭ꯀꯨꯜꯒꯤ ꯑꯣꯖꯥꯁꯤꯡꯅ ꯄꯨꯕꯤꯔꯛꯄꯗꯨꯅ ꯃꯔꯝ ꯑꯣꯏꯗꯅ ꯑꯩꯈꯣꯏ ꯑꯦꯟꯇ꯭ꯔꯥꯟꯁ ꯀꯌꯥ ꯑꯃ ꯊꯥꯕꯁꯨ ꯉꯝꯃꯤ ꯑꯗꯨꯒ ꯀꯝꯄꯤꯇꯤꯁꯟ ꯀꯌꯥ ꯑꯃ ꯂꯥꯛꯑꯦꯅ ꯈꯜꯂꯣ ꯑꯣꯖꯥꯖꯤꯡꯁꯤꯅ ꯍꯥꯏꯕꯤꯔꯛꯑꯦꯕ ꯀꯝꯄꯤꯇꯤꯁꯟꯗꯨꯒꯤ ꯃꯔꯝꯗ ꯑꯗꯨꯗꯒꯤ ꯑꯩꯈꯣꯏꯅ ꯊꯥꯅꯤꯡꯉꯤꯕ ꯀꯝꯄꯤꯇꯤꯁꯟꯗꯣ ꯑꯗꯨꯒꯤ ꯃꯥꯏ ꯄꯥꯛꯀꯗꯕꯒꯤ ꯃꯔꯝꯁꯨ ꯍꯥꯏꯕꯤ ꯑꯗꯨꯒ ꯁ꯭ꯀꯨꯜꯁꯤꯡ ꯑꯁꯤꯗꯒꯤ ꯑꯩꯈꯣꯏꯅ ꯀꯥꯟꯅꯕ ꯀꯌꯥ ꯃꯔꯨꯝ ꯑꯃ ꯐꯪꯉꯦꯕ ꯑꯗꯨꯒ ꯀꯣꯂꯦꯖꯀꯨꯝꯕ ꯀꯩꯀꯩ ꯍꯥꯏꯔꯒꯅ ꯀꯣꯂꯦꯖ ꯀꯌꯥ ꯑꯃ ꯂꯩꯈ꯭ꯔꯦ ꯊꯧꯕꯥꯜꯗ ꯊꯧꯕꯥꯜ ꯀꯣꯂꯦꯖ ꯑꯗꯨꯗꯒꯤ ꯋꯥꯏꯈꯣꯝ ꯃꯅꯤ ꯅꯨꯄꯤꯈꯛꯀꯤ ꯇꯝꯕ ꯀꯣꯂꯦꯖꯁꯨ ꯂꯩ ꯑꯗꯨꯒ ꯑꯅꯤꯃꯛ ꯇꯝꯕ ꯀꯣꯂꯦꯖ ꯂꯩ ꯀꯣꯂꯦꯖ ꯍꯥꯏꯔꯒꯗꯤ ꯑꯅꯤꯁꯤ ꯈꯛꯇꯅꯤ ꯑꯗꯨꯗꯨꯒ ꯑꯩꯈꯣꯏꯅ ꯁꯤ ꯕꯤ ꯑꯦꯁ ꯏ ꯇꯝꯒꯦꯔꯥ ꯑꯗꯨ ꯅꯠꯇ꯭ꯔꯒ ꯕꯣꯔꯗꯀꯤ ꯑꯣꯏꯕ ꯕꯣꯁꯦꯝ ꯇꯝꯒꯦꯔꯥ ꯁꯤ ꯕꯤ ꯑꯦꯁ ꯏ ꯇꯝꯒꯦꯔꯥ ꯃꯈꯜ ꯁꯨꯅꯕ ꯂꯩ ꯃꯐꯝ ꯊꯧꯕꯥꯜꯒꯤ ꯑꯣꯏꯅ ꯀ꯭ꯋꯥꯏꯗꯒꯤ ꯃꯃꯤꯡ ꯆꯠꯄ ꯁꯤ ꯕꯤ ꯑꯦꯁ ꯏꯒꯤ ꯁ꯭ꯀꯨꯜ ꯍꯥꯏꯔꯒꯗꯤ ꯈꯣꯡꯖꯣꯝꯗ ꯂꯩꯔꯤꯕ ꯁ꯭ꯀꯨꯜ ꯑꯁꯤꯅꯤ ꯑꯗꯨꯒ ꯑꯩꯈꯣꯏꯅ ꯕꯣꯁꯦꯝꯒꯤ ꯑꯣꯏꯅꯗꯤ ꯁ꯭ꯀꯨꯜ ꯃꯈꯜ ꯀꯌꯥ ꯃꯔꯣꯝ ꯂꯩꯈ꯭ꯔꯦ ꯑꯗꯨꯒ ꯀꯥꯎꯟꯁꯤꯜꯒꯤ ꯑꯣꯏꯅ ꯁ꯭ꯀꯨꯜ ꯁ꯭ꯀꯨꯜ ꯀꯌꯥ ꯑꯃ ꯂꯩ ꯊꯧꯕꯥꯜ ꯑꯁꯤꯗ ꯑꯗꯨꯒ ꯑꯩꯈꯣꯏꯅ ꯀꯣꯆꯤꯡꯒꯤ ꯑꯣꯏꯕ ꯑꯩꯈꯣꯏꯅ ꯊꯥꯕꯗ ꯍꯥꯏꯕꯗꯤ ꯀꯥꯟꯅꯒꯗꯕ ꯑꯦꯟꯇ꯭ꯔꯥꯟꯁ ꯀꯨꯝꯕ ꯊꯥꯕꯗ ꯀꯥꯟꯅꯒꯗꯕ ꯀꯣꯆꯤꯡ ꯍꯥꯏꯔꯒꯗꯤ ꯒꯥꯏꯗꯦꯟꯁ ꯀꯣꯆꯤꯡ ꯁꯦꯟꯇꯔ ꯑꯁꯤꯁꯤ ꯑꯩꯈꯣꯏꯅ ꯁꯥꯏꯅꯤꯛꯀꯨꯝꯕ ꯊꯥꯅꯤꯡꯉꯒꯁꯨ ꯅꯚꯣꯗꯌꯥ ꯊꯥꯅꯤꯡꯉꯒꯁꯨ ꯃꯐꯝ ꯑꯁꯤꯗ ꯀꯣꯆꯤꯡ ꯊꯥꯗꯨꯅ ꯑꯉꯥꯡ ꯀꯌꯥ ꯑꯃ ꯄꯨꯊꯣꯛꯈ꯭ꯔꯦ ꯁꯥꯏꯅꯤꯛ ꯅꯚꯣꯗꯌꯥ ꯐꯥꯎꯈꯤꯕ ꯑꯉꯥꯡ ꯀꯌꯥ ꯑꯃ ꯄꯨꯊꯣꯛꯈ꯭ꯔꯦ ꯃꯈꯣꯏꯁꯤꯡ ꯑꯗꯨ ꯒꯥꯏꯗꯦꯟꯁꯇꯒꯤꯁꯨ ꯀꯌꯥ ꯑꯃ ꯌꯥꯎꯈ꯭ꯔꯦ ꯒꯥꯏꯗꯦꯟꯁꯁꯨ ꯂꯩ ꯑꯗꯨꯒ ꯑꯇꯩ ꯀꯣꯆꯤꯡ ꯃꯐꯝ ꯀꯌꯥ ꯑꯃꯁꯨ ꯂꯩꯔꯤ ꯑꯗꯨꯒ ꯑꯩꯈꯣꯏꯅ ꯑꯆꯧꯕ ꯑꯦꯟꯇ꯭ꯔꯥꯟꯁꯀꯨꯝꯕ ꯊꯥꯅꯤꯡꯉꯁꯨ ꯀꯦ ꯋꯥꯟ ꯏꯚꯦꯟꯗꯁꯨ ꯑꯩꯈꯣꯏꯅ ꯇꯝꯗꯨꯅ ꯊꯥꯕ ꯑꯦꯟꯇ꯭ꯔꯥꯟꯁ ꯀꯌꯥ ꯃꯔꯨꯝ ꯑꯃ ꯑꯗꯨꯒ ꯃꯐꯝ ꯑꯁꯤ ꯊꯧꯕꯥꯜ ꯑꯁꯤꯗ ꯀꯣꯆꯤꯡ ꯁꯦꯟꯇꯔ ꯀꯌꯥ ꯑꯃ ꯑꯐꯥꯎ ꯑꯐꯥꯎꯕ ꯀꯌꯥ ꯃꯔꯨꯝ ꯑꯃꯁꯨ ꯂꯩꯔꯤ ꯑꯁꯤꯗ ꯅꯠꯇꯕ ꯑꯦꯇꯣꯞ ꯑꯇꯣꯞꯄ ꯀꯣꯆꯤꯡ ꯁꯦꯟꯇꯔ ꯑꯗꯨꯒ ꯑꯩꯈꯣꯏꯅ ꯏꯁꯀꯨꯜꯁꯤꯡꯁꯤꯗꯒꯤꯅꯦ ꯏꯁꯀꯣꯂꯔꯁꯤꯞꯀꯤ ꯀꯥꯟꯅꯕꯁꯨ ꯐꯪꯉꯦꯕ ꯏꯁꯀꯣꯂꯔꯁꯤꯞꯀꯤ ꯑꯩꯈꯣꯏꯅ ꯑꯦꯟꯇ꯭ꯔꯥꯟꯁ ꯑꯃ ꯊꯥꯔꯦꯅ ꯈꯜꯂꯣ ꯑꯦꯟꯇ꯭ꯔꯥꯟꯁ ꯑꯗꯨ ꯈꯜꯂꯕ ꯃꯇꯝꯗ ꯃꯈꯣꯏꯅ ꯊꯥ ꯊꯥ ꯈꯨꯗꯤꯡꯒꯤ ꯏꯁꯀꯣꯂꯔꯁꯤꯞ ꯄꯩꯁꯥ ꯄꯤꯌꯦꯕꯀꯣ ꯆꯍꯤ ꯑꯅꯤ ꯄꯤꯕ ꯑꯗꯨꯗꯒꯤ ꯑꯍꯨꯝ ꯄꯤꯕ ꯑꯃ ꯄꯤꯕ ꯄꯩꯁꯥ ꯑꯗꯨꯃꯥꯏꯅ ꯏꯁꯀꯣꯂꯔꯁꯤꯞꯀꯤ ꯃꯇꯦꯡꯁꯨ ꯀꯌꯥ ꯃꯔꯨꯝ ꯑꯃ ꯐꯪꯉꯤ ꯂꯩꯇꯕ ꯂꯥꯏꯔꯕ ꯀꯌꯥꯗꯁꯨ ꯃꯇꯦꯡ ꯑꯣꯏꯅꯉꯥꯏꯗꯃꯛꯇꯗ ꯑꯗꯨꯒ ꯁ꯭ꯀꯨꯜ ꯑꯁꯤꯗꯒꯤ ꯍꯥꯏꯗꯤ ꯏꯃꯨꯡꯒꯤ ꯐꯤꯕꯝ ꯌꯦꯡꯗꯨꯅ ꯄꯩꯁꯥꯁꯨ ꯂꯧꯕ ꯁ꯭ꯀꯨꯜ ꯀꯌꯥ ꯃꯔꯣꯝ ꯑꯃꯁꯨ ꯂꯩ ꯑꯗꯨꯒ ꯁ꯭ꯀꯨꯜꯁꯤꯡ ꯑꯁꯤꯗꯒꯤ ꯑꯩꯈꯣꯏꯅ ꯀꯥꯟꯅ ꯀꯥꯟꯅꯕ ꯀꯌꯥ ꯃꯔꯨꯃ ꯑꯃꯁꯨ ꯐꯪꯉꯤ ꯑꯗꯨꯒ ꯑꯩꯈꯣꯏꯅ ꯀꯣꯆꯤꯡ ꯁꯦꯟꯇꯔ ꯀꯌꯥꯗꯒꯤꯁꯨ ꯑꯩꯈꯣꯏꯅ ꯑꯦꯟꯇ꯭ꯔꯥꯟꯁ ꯊꯥꯅꯤꯡꯕꯗ ꯃꯗꯨꯗꯒꯤ ꯑꯩꯈꯣꯏꯅ ꯑꯈꯪ ꯑꯍꯩ ꯀꯌꯥꯃꯔꯣꯝ ꯑꯃꯁꯨ ꯇꯥꯟꯕ ꯉꯝꯃꯤ